ꯐꯤꯐꯇꯤꯟ ꯁꯦꯞꯇꯦꯝꯕꯔ ꯇꯨ ꯊꯥꯎꯖꯟ ꯁꯤꯛꯁ ꯇꯦꯟ ꯑꯣꯛꯇꯣꯚꯔ ꯇꯨ ꯊꯥꯎꯖꯟ ꯁꯦꯚꯦꯟ ꯏꯂꯚꯦꯟ ꯅꯕꯦꯝꯕꯔ ꯇꯨ ꯊꯥꯎꯖꯟ ꯏꯂꯚꯦꯟ ꯇ꯭ꯋꯦꯟꯇꯤ ꯊꯥꯔꯠ ꯑꯥꯒꯁ ꯇꯨ ꯊꯥꯎꯖꯟ ꯐꯤꯐꯇꯤꯟ ꯅꯥꯏꯟ ꯐꯦꯕ꯭ꯔꯨꯋꯥꯔꯤ ꯅꯥꯏꯟꯇꯤꯟ ꯅꯥꯏꯟꯇꯤ ꯑꯩꯠ